ꯑꯩꯁꯦ ꯀꯔꯤ ꯀꯔꯤ ꯃꯔꯨ ꯃꯔꯥꯡ ꯈꯤꯇ ꯂꯩꯒꯦ ꯂꯥꯛꯄꯅꯦ ꯁꯦꯕꯣꯠ ꯃꯔꯨ ꯃꯥꯏꯔꯦꯟ ꯃꯔꯨ ꯊꯕꯤ ꯃꯔꯨ ꯃꯔꯨ ꯃꯔꯥꯡ ꯂꯣꯏꯅꯃꯛ ꯁꯨꯅ ꯌꯥꯎꯕ꯭ꯔꯥ ꯑꯩ ꯂꯧ ꯁꯪꯉꯝꯃꯨꯛ ꯕꯦꯂꯦꯟꯗ꯭ꯔꯤ ꯊꯥꯒꯦꯅꯁꯨ ꯈꯜꯂꯤ ꯑꯗꯣ ꯕꯦꯂꯦꯟꯗ꯭ꯔꯤꯗꯣ ꯁꯪꯉꯝꯗꯅ ꯀꯌꯥꯝ ꯆꯪꯗꯣꯔꯤꯕ ꯑꯝꯇ ꯍꯥꯏꯔꯛꯑꯣ ꯍꯣꯏ ꯍꯣꯏ ꯌꯥꯔꯒ ꯑꯗꯨꯗꯤ ꯕꯦꯂꯦꯟꯗ꯭ꯔꯤꯗꯣ ꯈꯔ ꯌꯥꯝ ꯆꯥꯒꯦ ꯇꯧꯅꯤ ꯑꯥ ꯃꯥꯏꯔꯦꯟ ꯃꯔꯨ ꯁꯦꯕꯣꯠ ꯃꯔꯨꯒꯨꯝꯕꯗꯨꯁꯨ ꯂꯩꯔꯗꯤ ꯈꯔ ꯍꯥꯞꯄꯛꯑꯣ ꯍꯋꯥꯏ ꯑꯁꯥꯡꯕꯤ ꯃꯔꯨ ꯀꯩꯅꯣ ꯃꯔꯨꯀꯗꯣ ꯂꯩꯕ꯭ꯔꯥ ꯑꯗꯗꯨꯤ ꯁꯦꯕꯣꯠ ꯃꯔꯨꯗꯨ ꯄꯦꯀꯦꯠ ꯑꯍꯨꯝꯗꯪ ꯍꯥꯞꯄꯛꯑꯣ ꯌꯣꯡꯆꯥꯛ ꯑꯗꯣ ꯅꯣꯏꯒꯤꯗꯗꯤ ꯌꯣꯡꯆꯥꯛ ꯃꯔꯨꯗꯣ ꯌꯥꯎꯕ꯭ꯔꯥ ꯈꯔ ꯉꯟꯅ ꯄꯥꯟꯕ ꯌꯣꯡꯆꯥꯛ ꯃꯔꯨ ꯑꯐꯕꯗꯣ ꯌꯥꯎꯕ꯭ꯔꯥ ꯑꯗꯨꯗꯤ ꯌꯣꯡꯆꯥꯛ ꯆꯥꯔ ꯑꯃꯗ ꯀꯌꯥ ꯌꯣꯜꯂꯤ ꯑꯗꯨꯗꯤ ꯑꯗꯨꯗꯤ ꯆꯥꯔ ꯇꯔꯥꯃꯨꯛꯇꯪ ꯂꯧꯖꯔꯒꯦꯀꯣ ꯑꯥ ꯄꯣꯠ ꯆꯩꯁꯤꯡꯗꯨꯗꯤ ꯗꯤꯂꯤꯕꯔꯤ ꯇꯧꯕ ꯌꯥꯒꯗ꯭ꯔꯥ ꯑꯥ ꯑꯗꯨꯗꯤ ꯀꯥꯡꯄꯣꯛꯄꯤ ꯋꯥꯠ ꯅꯝꯕꯔ ꯅꯥꯏꯟꯗ ꯊꯤꯜꯂꯛꯑꯣ ꯑꯗꯨ ꯄꯨꯡ ꯀꯌꯥ ꯆꯪꯒꯅꯤ ꯄꯨꯡ ꯀꯌꯥꯗ ꯌꯧꯔꯛꯀꯅꯤ ꯍꯥꯏꯔꯛꯑꯣ ꯁꯦꯜꯗꯨꯗꯤ ꯀꯩꯅꯣ ꯑꯩꯈꯣꯏꯅ ꯍꯥꯟꯅ ꯀꯥꯞꯀꯗ꯭ꯔꯥ ꯄꯣꯠ ꯊꯤꯟꯕ ꯂꯥꯛꯄꯗꯨꯗ ꯄꯤꯕ ꯌꯥꯒꯗ꯭ꯔꯥ ꯑꯥ ꯕꯦꯂꯟꯗ꯭ꯔꯤ ꯀꯦ ꯖꯤ ꯑꯗꯨꯗꯤ ꯕꯦꯂꯟꯗ꯭ꯔꯤ ꯀꯦ ꯖꯤꯗꯨꯒ ꯑꯗꯒꯤ ꯌꯣꯡꯆꯥꯛ ꯆꯔꯥ ꯇꯔꯥꯗꯨꯒ ꯄꯣꯠ ꯄꯦꯀꯦꯠ ꯑꯅꯤꯒ ꯑꯗꯨꯗꯤ ꯈꯔ ꯊꯥꯔꯛꯑꯣꯀꯣ ꯑꯥ ꯐꯔꯦ ꯐꯔꯦ